ꯖꯒꯣꯏ ꯁꯥꯕꯤ ꯅꯨꯄꯤꯁꯤꯡꯁꯤ ꯑꯩꯅ ꯊꯦꯡꯅꯔꯛꯄꯗ ꯑꯩꯅ ꯈꯜꯂꯛꯄꯗ ꯅꯣꯡꯃ ꯑꯩꯅ ꯆꯠꯄ ꯃꯇꯝꯗ ꯍꯣꯜ ꯑꯃꯗ ꯆꯠꯄꯀꯥꯟꯗ ꯖꯒꯣꯏ ꯁꯥꯕꯤ ꯅꯨꯄꯤ ꯑꯃꯅꯤ ꯖꯒꯣꯏ ꯁꯥꯔꯤꯉꯩ ꯃꯇꯝꯗ ꯃꯈꯣꯏꯒꯤ ꯗ꯭ꯔꯦꯁꯁꯤꯡꯗꯣ ꯑꯩꯈꯣꯏꯒꯤ ꯐꯦꯃꯤꯂꯤ ꯑꯣꯏꯅꯁꯨ ꯆꯠꯂꯤꯝꯅꯤ ꯑꯗꯨ ꯐꯦꯃꯤꯂꯤ ꯑꯣꯏꯅ ꯆꯠꯄ ꯃꯇꯝꯗꯁꯨ ꯃꯥꯅ ꯁꯦꯠꯂꯤꯕ ꯗ꯭ꯔꯦꯁꯇꯨ ꯌꯥꯝꯅ ꯑꯣꯠ ꯇꯥꯏ ꯃꯔꯝꯗꯤ ꯀꯩꯒꯤꯅꯣ ꯍꯥꯏꯕꯀꯥꯟꯗ ꯅꯨꯄꯤꯁꯤꯡꯗꯨꯅ ꯇꯧꯔꯤꯕ ꯗꯥꯟꯁ ꯑꯃꯁꯨꯡ ꯃ꯭ꯌꯨꯖꯤꯛꯁꯤꯡꯗꯨ ꯀꯅꯥꯒꯨꯝꯕ ꯃꯤ ꯑꯃꯒꯤ ꯃꯤꯠꯇꯗꯤ ꯁꯦꯡꯅ ꯍꯥꯏꯀꯥꯟꯗꯗꯤ ꯃꯈꯣꯏꯅꯗꯤ ꯐꯥꯖꯩꯅ ꯇꯧꯔꯤꯅꯤ ꯑꯗꯨꯕꯨ ꯃꯈꯣꯏꯅ ꯁꯦꯠꯂꯤꯕ ꯗ꯭ꯔꯦꯁ ꯁꯦꯠꯂꯤꯕ ꯗ꯭ꯔꯦꯁꯁꯤꯡꯗꯨ ꯌꯥꯝꯅ ꯑꯣꯠ ꯇꯥꯏ ꯍꯥꯏꯕꯗꯤ ꯐꯦꯃꯦꯂꯤ ꯌꯦꯡꯕꯀꯥꯟꯗꯁꯨ ꯇꯁꯦꯡꯅ ꯌꯥꯝ ꯅꯨꯡꯉꯥꯏꯇꯦ ꯃꯔꯝ ꯑꯗꯨꯅ ꯑꯩꯒꯤ ꯃꯣꯠꯇꯗꯤ ꯖꯒꯣꯏ ꯁꯥꯔꯤꯕ ꯃꯤ ꯅꯨꯄꯤꯗꯨ ꯅꯨꯃꯤꯠꯇꯨꯗ ꯐꯦꯃꯤꯂꯤ ꯄꯨꯜꯂꯞ ꯌꯦꯡꯃꯤꯟꯅꯕꯁꯨ ꯂꯩꯕꯅꯤꯅ ꯏꯀꯥꯏꯁꯨ ꯏꯀꯥꯏ ꯀꯔꯤꯒꯤꯅꯣ ꯍꯥꯏ ꯃꯇꯝꯗ ꯍꯧꯖꯤꯛ ꯃꯇꯝꯗ ꯃꯈꯣꯏꯅꯤ ꯃꯉꯥꯏꯔꯦ ꯐꯦꯁꯟ ꯁꯣ ꯆꯠꯂꯤꯉꯥꯏꯒ ꯃꯈꯣꯏꯅꯤ ꯃꯉꯥꯏꯔꯦꯅ ꯂꯩꯔꯤꯉꯩ ꯃꯇꯝꯁꯤꯗ ꯑꯗꯨꯃꯥꯏꯅ ꯇꯧꯕꯗꯨ ꯁꯝꯅ ꯍꯥꯏꯀꯥꯟꯗ ꯃꯈꯣꯏꯈꯛꯀꯤ ꯈꯟꯗꯅ ꯁꯣꯝꯗꯅ ꯖꯁ ꯂꯥꯏꯛ ꯑꯗꯨꯛ ꯌꯥꯝꯅ ꯐꯤ ꯑꯣꯠ ꯇꯥꯕ ꯁꯦꯠꯄ ꯑꯗꯨ ꯑꯩ ꯍꯧꯖꯤꯛꯀꯥꯟ ꯃꯇꯝꯒꯤ ꯖꯒꯣꯏ ꯁꯥꯔꯤꯕ ꯅꯨꯄꯤꯁꯤꯡꯁꯤ ꯄꯥꯝꯗꯤ ꯄꯥꯝꯗꯦ ꯃꯔꯝꯗꯤ ꯀꯩꯒꯤꯅꯣ ꯍꯥꯏꯕ ꯃꯇꯝꯗ ꯍꯧꯖꯤꯛꯇꯤ ꯌꯥꯝ ꯊꯤꯅ ꯆꯥꯎꯈꯠꯂꯦ ꯍꯥꯏꯕꯕꯨꯗꯤ ꯈꯪꯉꯤ ꯃꯔꯝꯗꯤ ꯗ꯭ꯔꯦꯁ ꯍꯥꯏꯔꯤꯁꯦ ꯗ꯭ꯔꯦꯁ ꯑꯗꯤ ꯗ꯭ꯔꯦꯁ ꯂꯣꯏꯅ ꯗꯤꯄꯦꯟ ꯇꯧꯈ꯭ꯔꯦ ꯃꯤꯁꯤꯡꯁꯤ ꯀꯅꯥꯒꯨꯝ ꯃꯤ ꯑꯃꯅ ꯖꯒꯣꯏ ꯁꯥꯔꯤꯕꯅꯤ ꯍꯥꯏꯔꯒ ꯐꯦꯁꯕꯨꯛꯇꯅꯤ ꯈꯪꯗꯦ ꯚꯤꯗꯤꯑꯣ ꯊꯥꯒꯠꯂꯛꯄꯅꯤ ꯈꯪꯗꯦ ꯑꯗꯨ ꯃꯤꯅ ꯎꯕ ꯀꯥꯟꯗ ꯁꯣꯁꯤꯌꯦꯜ ꯃꯦꯗꯤꯌꯥꯅ ꯎꯕ ꯃꯇꯝꯗꯗꯤ ꯇꯁꯦꯡꯅ ꯍꯥꯏꯔꯀꯥꯟꯗꯗꯤ ꯃꯥꯒꯤ ꯗ꯭ꯔꯦꯁ ꯑꯗꯨꯛꯀꯤ ꯃꯇꯤꯛ ꯅꯨꯡꯉꯥꯏꯇꯦ ꯃꯔꯝꯗꯤ ꯀꯩꯒꯤꯅꯣ ꯍꯥꯏꯕ ꯃꯇꯝꯗ ꯃꯥꯅꯗꯤ ꯚꯥꯏꯔꯦꯜ ꯆꯠꯁꯅꯨꯅ ꯖꯒꯣꯏ ꯁꯔꯤꯕꯅꯤ ꯃꯥꯏ ꯚꯤꯗꯤꯑꯣ ꯅꯠꯇ꯭ꯔꯒ ꯐꯣꯇꯣ ꯊꯥꯒꯠꯁꯅꯨꯅ ꯃꯥꯅꯗꯤ ꯈꯟꯖꯔꯒ ꯚꯤꯗꯤꯑꯣ ꯁꯦꯝꯖꯔꯤꯕꯅꯤ ꯅꯠꯇ꯭ꯔꯒ ꯗ꯭ꯔꯦꯁ ꯇꯣ ꯋꯥꯅ ꯂꯩꯖꯔꯤꯝꯅꯤ ꯑꯗꯨꯕꯨ ꯃꯌꯥꯝꯒꯤ ꯌꯦꯡꯕ ꯃꯤꯠꯌꯦꯡꯗꯗꯤ ꯃꯥꯅ ꯁꯦꯠꯂꯤꯕ ꯃꯥꯅ ꯌꯦꯡꯉꯤꯕ ꯃꯥꯅ ꯇꯧꯔꯤꯕ ꯃꯥꯅ ꯅꯤꯛꯏꯕ ꯗꯥꯟꯁꯇꯣ ꯌꯥꯝ ꯊꯤꯅ ꯑꯣꯠ ꯂꯩ ꯑꯗꯨꯅ ꯑꯩꯒꯤ ꯃꯣꯠꯇꯗꯤ ꯇꯁꯦꯡꯅ ꯍꯥꯏꯔꯀꯥꯟꯗꯗꯤ ꯃꯗꯨꯒꯨꯝꯕꯗꯣ ꯑꯩꯒꯤꯗꯗꯤ ꯇꯁꯦꯡꯅ ꯄꯥꯝꯗꯦ ꯃꯔꯝꯗꯤ ꯀꯔꯤꯒꯤꯅꯣ ꯍꯥꯏꯕꯀꯥꯟꯗ ꯗ꯭ꯔꯦꯁ ꯍꯥꯏꯕꯁꯦ ꯌꯥꯝꯅ ꯂꯤꯛꯅ ꯑꯃꯁꯨꯡ ꯌꯥꯝꯅ ꯐꯣꯔꯃꯦꯂꯤꯇꯤ ꯑꯣꯏꯅ ꯁꯦꯠꯀꯗꯕꯅꯤ ꯖꯒꯣꯏꯁꯥꯕꯤꯁꯤꯡꯁꯤꯅ ꯁꯦꯠꯂꯤꯕ ꯗ꯭ꯔꯦꯁꯤꯡꯁꯦ ꯑꯗꯨꯛꯀꯤ ꯃꯇꯤꯛ ꯇꯨꯀꯠꯆꯩ